ꯚꯥꯔꯠꯇ ꯃꯃꯤꯡ ꯆꯠꯂꯕ ꯖꯒꯣꯏ ꯃꯑꯣꯡ ꯃꯇꯧ ꯈꯔ ꯍꯥꯏꯔꯒꯗꯤ ꯃꯅꯤꯄꯨꯔꯗ ꯌꯥꯝꯅ ꯐꯖꯕ ꯖꯒꯣꯏ ꯔꯥꯁ ꯂꯤꯂꯥ ꯑꯗꯨꯒꯤ ꯃꯇꯨꯡ ꯗꯥꯟꯁꯔ ꯖꯒꯣꯏ ꯁꯥꯕ ꯃꯤꯑꯣꯏ ꯈꯔꯒꯤ ꯃꯃꯤꯡ ꯍꯥꯏꯔꯒꯗꯤ ꯕꯤꯔꯖꯨ ꯃꯍꯥꯔꯥꯖ ꯑꯅꯤꯁꯨꯕꯗ ꯔꯨꯛꯃꯤꯅꯤ ꯗꯦꯕꯤ ꯑꯔꯨꯟ ꯗꯥꯟ ꯑꯍꯨꯝꯁꯨꯕꯗ ꯃꯔꯤꯂꯤꯅꯤ ꯁꯕꯥ ꯁꯔꯥꯕꯥꯏ ꯃꯔꯤꯁꯨꯕꯗ ꯁꯣꯚꯥꯅꯥ ꯅꯔꯥꯌꯟ ꯃꯉꯥꯁꯨꯕꯗ ꯎꯗꯦ ꯁꯪꯀꯔ ꯇꯔꯨꯛꯁꯨꯕꯗ ꯒꯨꯔꯨ ꯚꯦꯝꯄꯇꯤ ꯆꯤꯅꯥ ꯁꯇꯥꯌꯥꯝ ꯑꯁꯤꯅ ꯂꯣꯏꯁꯟꯖꯔꯒꯦ